ꯍꯜꯂꯣ ꯇꯥꯕ꯭ꯔꯣ ꯅꯪꯒꯤ ꯃꯈꯣꯟ ꯁꯦꯡꯗꯦꯅꯦ ꯍꯜꯂꯣ ꯑꯥ ꯑꯣ ꯑꯥ ꯅꯦꯕꯤ ꯅꯦꯕꯤꯅꯤꯀꯣ ꯑꯁꯤꯁꯦ ꯑꯣ ꯎꯝ ꯐꯔꯦ ꯑꯩ ꯅꯉꯣꯟꯗ ꯋꯥ ꯑꯃ ꯍꯥꯏꯅꯤꯡꯂꯒ ꯅꯍꯥꯟꯗꯒꯤ ꯀꯣꯜ ꯇ꯭ꯔꯥꯏ ꯇꯧꯔꯒ ꯂꯩꯕꯅꯤꯅꯦ ꯑꯣ ꯑꯁꯤ ꯑꯩ ꯍꯟꯗꯛ ꯌꯨꯝ ꯁꯥꯔꯒ ꯂꯩꯕ ꯑꯗꯨ ꯀꯔꯤꯅꯣ ꯌꯨꯝꯒꯤ ꯄꯣꯠ ꯆꯩ ꯈꯔ ꯂꯧꯅꯤꯡꯕ ꯀꯣ ꯁꯣꯐꯥꯒꯨꯝꯕ ꯑꯜꯃꯤꯔꯥꯒꯨꯝꯕ ꯑꯗꯨ ꯑꯗꯨꯒꯨꯝꯕ ꯂꯧꯅꯤꯡꯕ ꯑꯗꯨ ꯐꯪꯒꯗ꯭ꯔ ꯅꯉꯣꯟꯗ ꯎꯝ ꯑꯣ ꯑꯗꯨ ꯀꯌꯥ ꯀꯌꯥꯅ ꯆꯠꯂꯦ ꯁꯣꯐꯥꯁꯦ ꯁꯣꯐꯥ ꯁꯦꯠꯇ ꯑꯁ ꯇꯥꯡꯉꯦꯅꯦ

ꯑꯣ ꯀꯔꯤ ꯎꯔ ꯎꯅꯤꯡꯊꯧꯔ ꯅꯠꯇ꯭ꯔꯒ ꯑꯦ ꯎꯝ ꯑꯗꯨ ꯑꯩꯕꯨ ꯀꯣ ꯎꯝ ꯑꯩꯕꯨ

ꯑꯣ ꯑꯗꯨ ꯁꯣꯐꯥ ꯁꯣꯐꯥ ꯁꯦꯠ ꯑꯃ ꯑꯩꯅ ꯂꯧꯅꯤꯡꯕꯁꯦ ꯁꯣꯐꯥ ꯁꯦꯠ ꯑꯃꯅꯦ ꯑꯗꯨꯒ ꯗꯥꯏꯅꯤꯡ ꯇꯦꯕꯜ ꯑꯃꯅꯦ ꯑꯗꯨꯒ ꯇꯨꯝꯐꯝꯁꯨ ꯑꯃ ꯂꯧꯒꯦ ꯇꯨꯝꯐꯃꯒꯨꯝꯕꯗꯤ ꯀꯌꯥ ꯀꯥꯒꯗ꯭ꯔ ꯐꯣꯜꯗꯤꯡ ꯍꯣꯏ ꯐꯣꯜꯗꯤꯡꯅ ꯄꯥꯝꯕ ꯑꯥ ꯐꯥꯎ ꯆꯠꯀꯗꯕꯅꯤꯅ ꯀꯣ ꯑꯣ ꯑꯦ ꯒꯦꯁ ꯇꯦꯕꯜ ꯍꯥꯏꯕ ꯑꯗꯨ ꯃꯃꯟꯗꯨꯅ ꯑꯗꯨꯝ ꯔꯤꯖꯅꯦꯕꯜ ꯑꯣꯏꯔꯗꯤ ꯀꯔꯤꯒꯤ ꯄꯥꯝꯗꯅꯤ ꯄꯥꯝꯃꯦꯅ ꯎꯝ ꯑꯗꯨ ꯍꯣꯡꯕ ꯌꯥꯝ ꯍꯣꯡꯕ ꯍꯥꯏꯕꯁꯤꯗꯤ ꯄꯣꯠ ꯆꯩꯁꯨ ꯑꯗꯨꯝ ꯍꯟꯊꯕꯅꯤꯅ ꯃꯥꯒꯤ ꯀ꯭ꯋꯥꯂꯤꯇꯤꯁꯨ ꯀꯣ ꯑꯗꯨꯁꯨ ꯌꯥꯝ ꯌꯦꯡꯕ ꯇꯥꯔꯦꯅꯦ ꯌꯥꯝ ꯍꯣꯡꯕꯁꯨ ꯄꯥꯝꯗꯦ ꯑꯩꯈꯣꯏꯗꯤ ꯈꯔ ꯂꯧꯕꯨ ꯂꯧꯔꯗꯤ ꯈꯔ ꯃꯃꯟ ꯇꯥꯡꯂꯒ ꯂꯧꯅꯤꯡꯕ ꯀꯣ ꯎꯝ ꯀ꯭ꯋꯥꯂꯤꯇꯤꯁꯨ ꯈꯔ ꯐꯕ ꯎꯝ ꯈꯨꯠ ꯁꯥꯁꯨ ꯈꯔ ꯐꯖꯕ ꯑꯗꯨꯃꯥꯏꯅ ꯅꯥꯜꯂꯒ ꯑꯗꯨꯝ ꯄꯥꯝꯕꯀꯣ ꯎꯝ ꯑꯗꯨ ꯑꯗꯨꯗꯤ ꯑꯣ ꯎꯝ ꯑꯗꯨ ꯅꯪꯁꯨ ꯃꯔꯨꯞ ꯃꯄꯥꯡꯅꯤꯅ ꯑꯩ ꯂꯧꯒꯦ ꯍꯥꯏꯔꯗꯤ ꯃꯃꯜꯕꯨꯗꯤ ꯈꯔ ꯌꯦꯡꯕꯤꯌꯨꯅ ꯎꯝ ꯑꯩꯁꯨ ꯅꯉꯣꯟꯗꯒꯤ ꯄꯣꯠ ꯆꯩꯗꯨ ꯑꯃ ꯑꯅꯤ ꯈꯛꯇ ꯅꯠꯇꯦ ꯍꯥꯏꯕ ꯑꯩꯕꯨ ꯑꯩ ꯂꯧꯕꯨ ꯂꯧꯒꯦ ꯍꯥꯏꯔꯗꯤ ꯌꯨꯝꯗ ꯀꯔꯤ ꯗꯔꯀꯥꯔ ꯑꯣꯏꯕ꯭ꯔ ꯍꯥꯏꯕꯗꯨ ꯂꯣꯏꯅ ꯂꯧꯅꯤꯡꯕꯀꯣ

ꯋꯥꯔꯤ ꯁꯥꯟꯅꯁꯦ ꯍꯣꯏ ꯑꯩꯁꯨ ꯌꯦꯡꯕ ꯂꯥꯛꯀꯦ ꯎꯝ ꯑꯗꯨꯗꯤ ꯐꯔꯦꯀꯣ ꯑꯣ ꯍꯣꯏ ꯍꯣꯏ